ꯄꯥꯕꯨꯡ ꯍꯣꯇꯦꯜꯒꯤꯗ ꯑꯩꯅ ꯉꯁꯥꯏ ꯑꯣꯗꯔ ꯇꯧꯈꯤꯕ ꯑꯩꯈꯣꯏꯒꯤ ꯆꯤꯀꯟ ꯃꯣꯃꯣ ꯑꯗꯒꯤꯗꯤ ꯆꯤꯀꯟ ꯁꯥꯃꯣꯁꯥ ꯑꯗꯒꯤ ꯆꯤꯀꯟ ꯕ꯭ꯔꯤꯌꯥꯅꯤ ꯑꯗꯒꯤ ꯑꯗꯨ ꯄꯣꯠꯁꯤꯡꯗꯣ ꯑꯣꯗꯔ ꯇꯧꯈꯤꯕꯅꯦꯕꯀꯣ ꯑꯗꯨꯗ ꯍꯧꯖꯤꯛꯀꯤ ꯍꯥꯏꯔꯤꯕꯁꯤꯡꯗꯨꯗꯒꯤ ꯑꯩꯈꯣꯏꯒꯤ ꯑꯉꯥꯡꯅ ꯆꯤꯀꯟ ꯁꯃꯣꯁꯥꯗꯨ ꯃꯥ ꯆꯥꯅꯤꯡꯗ꯭ꯔꯦ ꯑꯗꯨꯗꯨꯅ ꯆꯤꯀꯟ ꯁꯃꯣꯁꯥꯗꯣ ꯌꯥꯎꯍꯟꯕꯤꯔꯛꯑꯅꯨꯅ ꯑꯩ ꯑꯃꯨꯛꯀ ꯍꯟꯅ ꯍꯥꯏꯒꯦꯅ ꯐꯣꯟ ꯇꯧꯖꯔꯛꯏꯅꯤ ꯑꯗꯨ ꯍꯥꯏꯔꯤꯕ ꯑꯣꯗꯔꯁꯤꯡꯗꯨꯗ ꯀꯛꯊꯔꯛꯑꯦꯅ ꯁꯥꯎꯗꯅꯕ ꯍꯥꯏꯖꯔꯤ